ꯑꯩꯅ ꯂꯩꯖꯔꯤꯕ ꯈꯨꯡꯒꯪ ꯑꯁꯤꯗ

ꯅꯨꯄꯤ ꯒ꯭ꯔꯨꯞꯁꯤꯡꯁꯤꯅ ꯁꯦꯜꯐ ꯍꯦꯜꯞ ꯒ꯭ꯔꯨꯞ ꯂꯩ ꯃꯈꯣꯏꯅ ꯂꯥꯛꯑꯒ ꯄꯨꯜꯂꯒ ꯁ꯭ꯄꯥꯏꯁꯤꯁ ꯃꯔꯨꯑꯣꯏꯅ ꯃꯣꯔꯣꯛ ꯖꯤꯔꯥ ꯑꯗꯒꯤ ꯐꯗꯤꯒꯣꯝ ꯃꯔꯨ ꯌꯥꯝ ꯇꯣꯉꯥꯟ ꯇꯣꯉꯥꯟꯅ ꯃꯣꯏ ꯇꯥꯛꯅꯅꯕ ꯒ꯭ꯔꯨꯞ ꯑꯣꯏꯅ ꯇꯧꯏ ꯑꯍꯥꯟꯕ ꯅꯨꯃꯤꯠꯇ ꯑꯩꯅ ꯎꯖꯕꯗ ꯃꯈꯣꯏꯅ ꯇꯧꯕꯁꯤ ꯃꯣꯔꯣꯛꯁꯨ ꯖꯤꯔꯥꯁꯨ ꯆꯝꯊꯣꯛꯏ ꯆꯝꯊꯣꯛꯑꯒ ꯃꯗꯨꯗ ꯐꯠꯇꯕ ꯗꯁꯇꯤ ꯑꯣꯏꯕ ꯅꯨꯡ ꯂꯩꯒꯣꯏꯒꯨꯝꯕꯗꯨ ꯂꯧꯊꯣꯛꯑꯒ ꯅꯨꯡꯁꯥꯗ ꯐꯧꯗꯣꯛꯏ ꯄꯨꯡ ꯑꯍꯨꯝ ꯃꯔꯤ ꯅꯨꯡꯁꯥ ꯁꯥꯕꯅꯤꯅ ꯊꯨꯅꯁꯨ ꯀꯪꯏ ꯑꯅꯤꯁꯨꯕ ꯃꯣꯔꯣꯛꯁꯨ ꯆꯝꯊꯣꯛꯏ ꯑꯗꯨꯒ ꯐꯧꯏ ꯐꯧꯔꯕ ꯃꯇꯨꯡꯗ ꯃꯀꯣꯛꯁꯤ ꯊꯨꯗꯦꯛꯏ ꯑꯗꯨꯒ ꯄꯨꯡ ꯃꯔꯤ ꯑꯍꯨꯝ ꯃꯔꯤ ꯃꯉꯥ ꯐꯧꯔꯕ ꯃꯇꯨꯡꯗ ꯅꯨꯃꯤꯗꯥꯡ ꯋꯥꯏꯗ ꯃꯥꯒꯤ ꯅꯨꯃꯤꯠ ꯃꯣꯔꯣꯛꯇꯨ ꯁꯔꯤꯉꯩꯗ ꯋꯥꯔꯝ ꯑꯣꯏꯔꯤꯉꯩ ꯍꯥꯏꯕꯇꯥꯔꯦ ꯌꯥꯝ ꯁꯥꯕꯁꯨ ꯅꯠꯇꯕ ꯑꯩꯈꯣꯏꯒꯤ ꯈꯨꯠꯅ ꯄꯥꯏꯕ ꯉꯝꯕꯒꯤ ꯆꯥꯡꯗ ꯂꯨꯝꯕꯨ ꯂꯨꯝꯕꯨ ꯁꯥꯕ ꯃꯇꯝꯗ ꯃꯣꯏ ꯒ꯭ꯔꯥꯏꯟꯗꯔ ꯃꯁꯤꯅꯗ ꯍꯥꯞꯄꯒ ꯇꯥꯛꯏ ꯑꯗꯨꯝ ꯍꯥꯏꯅ ꯃꯣꯔꯣꯛꯀꯤ ꯄꯥꯎꯗꯔ ꯑꯗꯨꯁꯨ ꯄꯨꯊꯣꯛꯑꯦ ꯁ꯭ꯄꯥꯏꯁꯦꯁ ꯑꯩꯈꯣꯏꯒꯤ ꯃꯁꯥꯂꯥ ꯍꯥꯏꯔꯤꯁꯤꯗ ꯄꯨꯜꯂꯒ ꯁꯦꯝꯕ ꯑꯥꯏꯇꯦꯝ ꯃꯈꯜ ꯃꯈꯜ ꯃꯔꯤ ꯃꯉꯥꯁꯤ ꯒ꯭ꯔꯨꯞ ꯒ꯭ꯔꯨꯞ ꯆꯝꯊꯣꯛꯑ ꯈꯣꯠꯇꯣꯛꯑꯒ ꯊꯝꯃꯒ ꯄꯥꯇ꯭ꯔ ꯇꯣꯉꯥꯟ ꯇꯣꯉꯥꯟꯕꯗ ꯐꯧꯔꯒ ꯃꯈꯥꯗ ꯈꯕꯔꯒ ꯊꯥꯏ ꯃꯊꯛꯇ ꯐꯧꯔꯦ ꯅꯨꯡꯁꯥ ꯌꯥꯝ ꯁꯥꯕꯅꯤꯅ ꯊꯨꯅꯁꯨ ꯀꯪꯏ ꯑꯗꯨ ꯂꯧꯔ ꯂꯧꯔꯒ ꯒ꯭ꯔꯨꯞ ꯒ꯭ꯔꯨꯞ ꯇꯧꯔꯒ ꯄꯨꯟꯅ ꯄꯨꯟꯅ ꯇꯥꯛꯄꯁꯨ ꯌꯥꯎꯏ ꯇꯣꯉꯥꯟ ꯇꯣꯉꯥꯟ ꯇꯥꯛꯄꯁꯨ ꯌꯥꯎꯏ